ꯃꯅꯤꯄꯨꯔ ꯍꯥꯏꯔꯤꯕ ꯂꯝ ꯑꯁꯤꯗ ꯈ꯭ꯋꯥꯏꯗꯒꯤ ꯃꯔꯨꯑꯣꯏꯅ ꯆꯥꯅꯔꯤꯕ ꯍꯦꯟꯁꯥꯡ ꯈꯔ ꯍꯥꯏꯔꯒꯗꯤ ꯑꯩꯈꯣꯏꯒꯤ ꯀꯥꯡꯁꯣꯏ ꯊꯣꯡꯕ ꯀꯥꯡꯁꯣꯏ ꯊꯣꯡꯕ ꯑꯁꯤ ꯗ ꯆꯪꯗꯕ ꯌꯥꯗ꯭ꯔꯕ ꯄꯣꯠꯂꯝꯁꯤꯡ ꯃꯐꯝ ꯑꯇꯣꯞꯄꯗ ꯐꯪꯗꯕ ꯍꯥꯏꯔꯒꯗꯤ ꯉꯥꯔꯤ ꯉꯥꯔꯤ ꯍꯥꯏꯕ ꯄꯣꯠ ꯑꯁꯤ ꯃꯐꯝ ꯑꯇꯣꯞꯄꯗ ꯐꯪꯗꯦ ꯑꯗꯨꯅ ꯃꯔꯝ ꯑꯣꯏꯔꯀꯥꯟꯗ ꯃꯅꯤꯄꯨꯔꯈꯛꯇꯗ ꯐꯪꯕꯅ ꯉꯥꯔꯤ ꯑꯁꯤ ꯌꯥꯎꯗꯕ ꯌꯥꯗ꯭ꯔꯕ ꯀꯥꯡꯁꯣꯏ ꯑꯁꯦ ꯃꯅꯤꯄꯨꯔ ꯈꯛꯇꯗ ꯑꯣꯏ